ꯊꯧꯕꯥꯂ ꯖꯤꯜꯂꯥ ꯑꯁꯤꯗ ꯃꯔꯨ ꯑꯣꯏꯕ

ꯂꯧ ꯎꯕ ꯂꯧꯎ ꯁꯤꯡꯎꯒꯤ ꯄꯣꯠꯊꯣꯛꯁꯤꯡ ꯑꯃꯁꯨꯡ ꯑꯂꯨ ꯈꯥꯃꯦꯟ ꯀꯣꯕꯤ ꯅꯆꯤꯡꯕ ꯃꯅꯥ ꯃꯁꯤꯡ ꯆꯅꯝ ꯃꯔꯣꯏ ꯑꯁꯤꯅ ꯆꯤꯡꯕꯁꯤꯡ ꯑꯁꯤꯅꯤ ꯑꯗꯨꯒ ꯁꯥ ꯁꯟ ꯂꯣꯏꯕꯒꯤ ꯀꯥꯡꯂꯣꯟ ꯍꯥꯏꯕ ꯇꯥꯔꯒꯗꯤ ꯁꯥ ꯁꯟ ꯑꯁꯤ ꯂꯧ ꯂꯣꯏꯈ꯭ꯔꯕ ꯃꯇꯨꯡꯗ ꯁꯪꯒꯣꯜ ꯃꯈꯣꯏꯒꯤ ꯁꯪꯒꯣꯜ ꯐꯖꯅ ꯁꯦꯝꯕꯤꯕ ꯆꯔꯨ ꯄꯨꯜꯂꯒ ꯄꯨꯈꯠꯄꯤꯕ ꯑꯗꯨꯒ ꯌꯨꯝ ꯌꯨꯝꯁꯤꯡꯗ ꯂꯣꯏꯕ ꯅꯠꯇ꯭ꯔꯒꯅ ꯂꯝ ꯑꯍꯥꯡꯕ ꯂꯝꯄꯥꯛ ꯅꯠꯇ꯭ꯔꯒ ꯂꯧꯕꯨꯛꯁꯤꯡꯗ ꯂꯣꯏꯕ ꯃꯗꯨꯗꯒꯤ ꯃꯗꯨꯗꯒꯤ ꯐꯪꯂꯛꯄ ꯄ꯭ꯔꯗꯛꯁꯤꯡꯅ ꯄ꯭ꯔꯗꯛꯁꯤꯡ ꯍꯥꯏꯕ ꯇꯥꯔꯒꯗꯤ ꯃꯈꯣꯏꯒꯤ ꯁꯪꯒꯣꯝ ꯑꯗꯨꯗꯒꯤ ꯃꯈꯣꯏꯒꯤ ꯁꯟꯊꯤ ꯁꯟꯌꯨꯡ ꯑꯁꯤꯅꯆꯤꯡꯕ ꯑꯣꯏ